ꯑꯩ ꯉꯁꯤ ꯊꯧꯕꯥꯜ ꯕꯖꯥꯔꯗꯒꯤ ꯃꯤꯁꯇꯔ ꯑꯦꯛꯁꯀꯤ ꯍꯦꯌꯔ ꯖꯦꯜ ꯑꯃ ꯂꯩ ꯑꯗꯣ ꯍꯦꯌꯔ ꯖꯦꯜꯁꯦ ꯁꯤꯖꯟꯅꯕꯗ ꯌꯥꯝꯅ ꯅꯨꯉꯥꯏ ꯑꯩꯈꯣꯏꯗ ꯍꯥꯏꯕꯗꯤ ꯏꯁꯥꯗ ꯁꯤꯖꯤꯟꯅꯕ ꯀꯥꯟꯗ ꯌꯥꯝꯅ ꯁꯣꯛꯀꯗꯕ ꯃꯥꯟꯗꯦ ꯃꯁꯤ ꯄ꯭ꯔꯗꯛꯁꯦ ꯍꯥꯏꯕꯗꯤ ꯁꯨꯝ ꯌꯦꯡꯕꯀꯥꯟꯗ ꯑꯩꯒꯤ ꯍꯤꯌꯔꯁꯦ ꯌꯥꯝꯅ ꯑꯇꯣꯞꯄ ꯖꯦꯜ ꯑꯃ ꯑꯩꯅ ꯖꯦꯜ ꯑꯃꯍꯦꯛꯇ ꯂꯩꯔꯒ ꯁꯤꯖꯟꯅꯕ ꯀꯥꯟꯗ ꯍꯥꯏꯗꯤ ꯀꯩꯅꯣ ꯑꯣꯏꯕ ꯁꯝꯁꯦ ꯌꯥꯝꯅ ꯏꯁꯇꯤꯛꯀꯤ ꯑꯣꯏꯈꯤꯕ ꯌꯥꯝꯅ ꯋꯦꯛꯁꯤ ꯑꯣꯏꯔꯒ ꯂꯩꯕꯗꯣ ꯑꯗꯣ ꯁꯤꯒꯤ ꯖꯦꯜ ꯁꯤꯗꯤ ꯑꯣꯏꯒꯗꯕ ꯃꯥꯟꯗꯦ ꯑꯩ ꯉꯔꯥꯡꯗꯒꯤ ꯁꯤꯖꯟꯅꯕꯅꯤ ꯑꯗꯣ ꯉꯔꯥꯡꯗꯩ ꯁꯤꯖꯟꯅꯕꯗ ꯉꯁꯤꯐꯧꯗ ꯉꯁꯥꯏ ꯑꯌꯨꯛ ꯁꯝ ꯇꯨꯝꯈ꯭ꯔꯦ ꯀꯣꯛ ꯇꯨꯝꯈ꯭ꯔꯦ ꯑꯗꯨ ꯑꯣꯏꯇꯥꯔꯒꯁꯨ ꯍꯦꯛ ꯅꯣꯏꯕ ꯀꯥꯟꯗ ꯑꯩꯒꯤ ꯁꯝꯁꯦ ꯍꯥꯟꯅ ꯑꯩꯒꯤ ꯑꯣꯏꯕ ꯑꯩꯒꯤ ꯍꯥꯟꯅ ꯏꯁꯇ꯭ꯔꯣꯡ ꯑꯣꯏꯕꯒꯤ ꯃꯋꯣꯡꯗꯣ ꯑꯗꯨꯃꯥꯏ ꯇꯧꯔꯒꯁꯨ ꯏꯁꯇ꯭ꯔꯣꯡ ꯑꯣꯏꯔꯒ ꯑꯗꯨꯝ ꯂꯩ ꯑꯗꯨꯗꯨꯒ ꯁꯤꯖꯟꯅꯕ ꯀꯥꯟꯗꯁꯨ ꯌꯥꯝꯅ ꯅꯨꯉꯥꯏ ꯑꯗꯨꯝ ꯍꯥꯏꯕꯗꯤ ꯄꯥꯏꯕ ꯀꯥꯟꯗ ꯑꯇꯣꯞꯄ ꯖꯦꯜꯒꯤꯗꯤ ꯍꯦꯛ ꯌꯦꯡꯕꯀꯥꯟꯗ ꯍꯦꯛ ꯁꯤꯖꯟꯅꯕ ꯀꯥꯟꯗ ꯁꯝꯗꯕꯨ ꯍꯦꯛ ꯇꯩꯈꯤ ꯇꯥꯔꯗꯤ ꯑꯗꯨꯝ ꯇꯤꯡꯉ ꯇꯤꯡꯉ ꯂꯤꯡ ꯂꯤꯡ ꯂꯥꯎꯔꯒ ꯂꯩꯕ ꯄꯣꯠꯇꯣ ꯑꯗꯨ ꯑꯣꯏꯗꯦ ꯑꯗꯨꯗꯨꯒ ꯍꯥꯏꯗꯤ ꯑꯇꯣꯞꯄ ꯑꯩꯈꯣꯏꯅ ꯁꯨꯝ ꯁꯤꯖꯟꯅꯕ ꯀꯥꯟꯗ ꯍꯥꯏꯗꯤ ꯅꯨꯄꯥꯉꯩꯅꯁꯨ ꯍꯦꯟꯅ ꯈꯪꯉꯝꯒꯅꯤ ꯀꯩꯗꯧꯒꯦ ꯍꯥꯏꯕ ꯀꯥꯟꯗ ꯑꯩꯈꯣꯏꯅ ꯍꯤꯌꯔ ꯖꯣꯜꯁꯦ ꯌꯥꯝ ꯁꯤꯖꯟꯅ ꯇꯥꯔꯒꯗꯤ ꯑꯩꯈꯣꯏꯗ ꯗ꯭ꯔꯦꯟꯗ꯭ꯔꯞ ꯂꯩꯕ ꯑꯗꯨ ꯑꯗꯨꯝ ꯊꯣꯛꯑꯦ ꯍꯥꯏꯕꯗꯤ ꯑꯩꯈꯣꯏꯅ ꯀꯣꯛ ꯁꯦꯡꯅ ꯇꯨꯝꯗ ꯇꯥꯔꯒꯗꯤ ꯗ꯭ꯔꯦꯟꯗ꯭ꯔꯞ ꯂꯩꯔꯛꯄꯒꯨꯝꯕ ꯑꯗꯨꯒꯨꯝꯕꯁꯦ ꯑꯗꯨꯝ ꯊꯦꯡꯅꯗꯨꯅ ꯂꯩꯔꯕ ꯄꯣꯠꯅꯦꯕ ꯑꯗꯨ ꯁꯤꯒꯤꯁꯤꯗꯤ ꯑꯩ ꯏꯁꯥꯒꯤ ꯇꯁꯦꯡꯅ ꯍꯥꯏꯔꯒꯗꯤ ꯗ꯭ꯔꯦꯟꯗ꯭ꯔꯞ ꯌꯥꯝꯅ ꯂꯩꯖꯩꯑꯕꯀꯣ ꯑꯩꯒꯤ ꯀꯣꯛꯁꯦ ꯑꯗꯣ ꯀꯩꯅꯣ ꯁꯤꯗꯤ ꯁꯤ ꯁꯤꯖꯤꯟꯅꯔꯤ ꯄꯣꯠꯁꯤꯗꯤ ꯍꯥꯏꯗꯤ ꯗ꯭ꯔꯦꯟꯗ꯭ꯔꯞꯁꯦ ꯂꯩꯒꯗꯕ ꯃꯥꯟꯗꯦ ꯍꯥꯏꯗꯤ ꯉꯔꯥꯡ ꯁꯤꯖꯟꯅꯈ꯭ꯔꯦ ꯑꯩ ꯀꯨꯏꯔꯦꯕ ꯍꯥꯏꯗꯤ ꯑꯇꯣꯞꯄ ꯍꯥꯏꯗꯤ ꯀꯝꯄꯅꯤꯗꯒꯤ ꯑꯩ ꯄꯣꯠ ꯂꯩꯔ ꯁꯤꯖꯟꯅꯗꯕꯁꯨ ꯀꯨꯏꯔꯦꯕ ꯍꯥꯏꯗꯤ ꯍꯤꯌꯔ ꯖꯦꯜꯁꯦ ꯍꯥꯏꯗꯤ ꯑꯩ ꯑꯩꯀꯣꯛꯁꯦ ꯗ꯭ꯔꯦꯟꯗ꯭ꯔꯞ ꯂꯩꯃꯟꯕꯒꯤ ꯑꯗꯣ ꯈꯔ ꯐꯔꯨꯔꯕꯅꯦ ꯐꯔꯨꯔꯒ ꯑꯩ ꯁꯤ ꯄꯣꯠꯁꯦ ꯑꯃꯨꯛ ꯁꯤꯖꯟꯅꯕꯅꯦꯕ ꯍꯥꯏꯗꯤ ꯁꯨꯝ ꯅꯨꯡꯁꯥꯗ ꯍꯧꯖꯤꯛꯇꯤ ꯅꯨꯡꯁꯥ ꯊꯣꯛꯄꯁꯤꯁꯨ ꯁꯟ ꯁꯀ꯭ꯔꯤꯟ ꯇꯩꯅꯔꯦ ꯑꯗꯣ ꯁꯨꯃꯥꯏꯅ ꯇꯧꯗꯅ ꯁꯝꯁꯤꯁꯨ ꯍꯧꯖꯤꯛꯇꯤ ꯀꯩꯅꯣ ꯑꯣꯏꯕꯅꯤꯅ ꯍꯥꯏꯗꯤ ꯋꯤꯟꯇꯔ ꯑꯣꯏꯕꯅꯤꯅ ꯁꯝꯁꯦ ꯀꯦꯌꯔ ꯂꯧꯗꯕ ꯌꯥꯗꯦꯕꯀꯣ ꯑꯗꯣ ꯀꯦꯌꯔ ꯂꯧꯕꯀꯥꯟꯗ ꯑꯩꯁꯦ ꯁꯨꯃꯥꯏꯅ ꯇꯧꯔꯒ ꯁꯤꯖꯟꯅꯗꯕ ꯌꯥꯗ꯭ꯔꯦꯅ ꯑꯩꯁꯦ ꯂꯩꯔꯨꯕꯅꯦ ꯑꯗꯨꯗꯣ ꯁꯤꯒꯤ ꯗ꯭ꯔꯦꯟꯗ꯭ꯔꯞꯁꯁꯦ ꯈꯔ ꯐꯒꯗꯕ ꯃꯥꯜꯂꯦ ꯁꯤ ꯁꯤꯖꯟꯅꯕ ꯀꯥꯟꯗ ꯍꯥꯏꯗꯤ ꯉꯔꯥꯡ ꯀꯣꯛ ꯇꯨꯝꯈ꯭ꯔꯦ ꯑꯗꯣ ꯍꯧꯖꯤꯛ ꯄꯨꯡ ꯀꯩꯅꯣ ꯇꯥꯔꯕꯅꯦ ꯍꯥꯏꯗꯤ ꯅꯨꯡꯊꯤꯟ ꯑꯣꯏꯁꯜꯂꯛꯑꯕꯅꯤ ꯅꯨꯡꯊꯤꯟ ꯑꯣꯏꯁꯜꯂꯛꯄ ꯀꯥꯟꯁꯤꯗ ꯑꯩ ꯁꯝ ꯌꯦꯡꯕ ꯀꯥꯟꯗ ꯍꯥꯏꯗꯤ ꯑꯩꯉꯣꯟꯗ ꯗ꯭ꯔꯦꯟꯗ꯭ꯔꯞ ꯑꯃꯇ ꯐꯣꯔꯝ ꯇꯧꯔꯛꯄꯒꯤ ꯃꯃꯤꯗꯣ ꯎꯗꯦꯕ ꯑꯗꯣ ꯁꯤ ꯐꯩ ꯑꯗꯨꯗꯨꯒ ꯄ꯭ꯔꯥꯏꯖꯁꯤꯁꯨ ꯌꯥꯝꯅ ꯑꯦꯐꯣꯔꯗꯦꯕꯜ ꯑꯣꯏꯌꯦ ꯑꯩꯈꯣꯏꯅ ꯁꯨꯝ ꯌꯦꯡꯕ ꯀꯥꯟꯗ ꯍꯥꯏꯗꯤ ꯑꯇꯣꯞꯄꯁꯤ ꯁꯨꯝ ꯌꯦꯡꯕ ꯀꯥꯟꯗ ꯑꯅꯝꯕꯅ ꯂꯨꯄꯥ ꯆꯅꯤꯗꯒꯤ ꯍꯧꯕ ꯈꯣꯠꯄꯁꯦ ꯑꯗꯨꯝ ꯊꯦꯡꯅꯩꯌꯦꯕ ꯍꯥꯏꯗꯤ ꯑꯩꯈꯣꯏꯅ ꯍꯦꯌꯔ ꯖꯦꯜ ꯑꯃ ꯁꯤꯖꯤꯟꯅꯕ ꯀꯥꯟꯗ ꯍꯥꯏꯗꯤ ꯀꯝꯄꯅꯤ ꯂꯩꯇꯕꯗꯨꯗꯤ ꯈꯪꯗ꯭ꯔꯦꯀꯣ ꯑꯗꯣ ꯀꯝꯄꯅꯤ ꯂꯩꯕ ꯁꯨꯝ ꯍꯥꯏꯔ ꯀꯥꯟꯗ ꯃꯤꯅꯤꯃꯂꯤꯁꯀꯨꯝꯕ ꯕꯣꯇꯥꯅꯤꯀꯥꯒꯨꯝꯕꯗꯒꯤ ꯂꯩꯕꯀꯥꯟꯗ ꯍꯥꯏꯗꯤ ꯄ꯭ꯔꯥꯏꯖꯇꯣ ꯂꯨꯄꯥ ꯆꯅꯤꯒꯤ ꯃꯊꯛ ꯑꯣꯏꯕ ꯆꯅꯤ ꯌꯥꯡꯈꯩ ꯆꯍꯨꯝ ꯆꯥꯝꯃꯔꯤ ꯑꯗꯨꯃꯥꯏꯅ ꯄꯤꯕ ꯉꯥꯛꯇꯅꯦꯕ ꯑꯈꯣꯏꯅ ꯊꯦꯡꯅꯔꯛꯄꯁꯦ ꯑꯗꯣ ꯁꯤꯒꯤ ꯃꯤꯁꯇꯔ ꯑꯦꯛꯁꯀꯤ ꯁꯤꯒꯤ ꯀꯩꯅꯣꯁꯤꯗꯤ ꯁꯤꯒꯤ ꯍꯦꯌꯔ ꯖꯦꯜꯁꯤꯗꯤ ꯀꯩꯅꯣꯁꯨ ꯑꯣꯏꯌꯦ ꯂꯨꯄꯥ ꯋꯥꯟ ꯑꯥꯏꯇꯤ ꯈꯛꯇꯅꯦ ꯑꯣꯏꯔꯤꯁꯦ ꯑꯗꯨꯗꯨꯒ ꯍꯥꯏꯗꯤ ꯇ꯭ꯋꯦꯟꯇꯤ ꯒ꯭ꯔꯥꯝꯁꯤꯅ ꯋꯥꯟ ꯑꯥꯏꯇꯤ ꯑꯣꯏꯇꯥꯔꯒꯗꯤ ꯑꯗꯨꯝ ꯑꯐꯣꯔꯗꯦꯕꯜ ꯑꯣꯏꯔꯦꯗꯅꯀꯣ ꯑꯗꯨꯗꯣ ꯁꯨꯝ ꯌꯥꯝꯅ ꯅꯨꯉꯥꯏꯌꯦ ꯁꯤꯖꯟꯅꯕꯗ ꯑꯗꯨꯗꯨꯒ ꯑꯃꯔꯣꯝꯗ ꯍꯥꯏꯇꯥꯔꯒꯗꯤ ꯀꯩꯅꯣꯁꯨ ꯑꯣꯏꯌꯦ ꯑꯗꯨ ꯁꯝꯁꯨ ꯀꯦꯡꯒꯗꯕ ꯃꯥꯟꯗꯦ ꯁꯤꯒꯤ ꯍꯦꯌꯔ ꯖꯦꯜꯁꯦ ꯀꯩꯒꯤꯅꯣ ꯍꯥꯏꯔꯀꯥꯟꯗ ꯀꯩꯅꯣ ꯇꯧꯕꯀꯥꯟꯗ ꯁꯨꯝ ꯁꯤꯖꯟꯅꯕ ꯀꯥꯟꯗꯁꯨ ꯑꯗꯨꯝ ꯈꯪꯉꯤꯗꯅ ꯍꯥꯏꯗꯤ ꯑꯩꯈꯣꯏꯅ ꯄꯣꯠꯁꯦ ꯁꯤꯖꯟꯅꯕ ꯀꯥꯟꯗ ꯃꯁꯤ ꯄꯣꯠꯁꯦ ꯁꯤꯖꯟꯅꯔꯒ ꯍꯣꯏ ꯀꯟꯇꯤꯅ꯭ꯌꯨꯁ ꯑꯣꯏꯅ ꯁꯤꯖꯟꯅꯔ ꯀꯥꯟꯗ ꯍꯦꯟꯅ ꯈꯪꯉꯦ ꯑꯗꯨꯗꯣ ꯍꯥꯏꯗꯤ ꯅꯣꯡꯃꯇ ꯁꯤꯖꯤꯟꯅꯕ ꯀꯥꯟꯗꯁꯨ ꯈꯪꯕ ꯑꯗꯨꯝ ꯂꯩꯌꯦꯕ ꯍꯥꯏꯗꯤ ꯑꯩꯈꯣꯏꯅ ꯊꯕꯛ ꯃꯌꯥꯝ ꯆꯠꯂꯨꯔꯥ ꯀꯥꯟꯗ ꯀꯣꯛꯁꯦ ꯇꯨꯝꯃꯒ ꯍꯥꯏꯗꯤ ꯇꯨꯝꯃꯒ ꯍꯦꯌꯔ ꯖꯦꯜ ꯇꯩꯁꯜꯂꯒ ꯊꯕꯛ ꯆꯠꯂꯨꯔꯥ ꯍꯜꯂꯛꯄ ꯀꯥꯟꯗ ꯁꯝ ꯀꯦꯟꯕꯁꯦ ꯑꯈꯣꯏꯁꯨ ꯑꯗꯨꯝ ꯊꯦꯡꯅꯩꯗꯅꯀꯣ ꯑꯗꯣ ꯁꯤꯗꯤ ꯁꯝꯁꯤꯁꯨ ꯀꯦꯡꯒꯗꯕ ꯃꯥꯟꯗꯦ ꯀꯩꯒꯤꯅꯣ ꯍꯥꯏꯔ ꯀꯥꯟꯗ ꯉꯁꯥꯏ ꯀꯣꯛ ꯇꯨꯝꯃꯀꯥꯟꯗ ꯑꯩ ꯁꯝ ꯀꯩꯁꯨ ꯀꯦꯂꯛꯇꯦꯕ ꯑꯗꯨꯗꯨꯅ ꯁꯤꯖꯟꯅꯕꯗ ꯌꯥꯝ ꯅꯨꯉꯥꯏꯒꯅꯤ ꯑꯗꯨꯗꯨꯅ ꯍꯥꯏꯗꯤ ꯁꯨꯝ ꯑꯩꯈꯣꯏ ꯃꯤꯗꯜ ꯀ꯭ꯂꯥꯁꯇ ꯂꯩꯕ ꯏꯆꯤꯜ ꯏꯅꯥꯎꯁꯤꯡꯅ ꯀꯩꯅꯣ ꯇꯧꯒꯦ ꯍꯥꯏꯇꯥꯔꯒꯗꯤ ꯍꯦꯌꯔ ꯖꯦꯜꯗꯣ ꯐꯁꯨ ꯐꯕ ꯍꯣꯡꯁꯨ ꯍꯣꯡꯕ ꯑꯃ ꯁꯤꯖꯟꯅꯒꯦ ꯍꯥꯏꯇꯥꯔꯒꯗꯤ ꯃꯁꯤꯒꯤ ꯑꯩ ꯀꯩꯅꯣꯁꯦ ꯍꯥꯏꯗꯤ ꯃꯤꯁꯇꯔ ꯑꯦꯛꯁꯀꯤ ꯍꯦꯌꯔ ꯋꯦꯛꯁꯤꯁꯦ ꯋꯦꯛꯁꯤ ꯖꯦꯜꯁꯦ ꯑꯩ ꯃꯌꯥꯝꯗ ꯀꯩꯅꯣ ꯇꯧꯖꯒꯦ ꯀꯃꯦꯟꯠ ꯇꯧꯖꯒꯦ